ꯏꯁꯄꯣꯔꯠ ꯍꯥꯏꯕꯁꯤ ꯇꯉꯥꯏ ꯐꯗꯅ ꯃꯤꯑꯣꯏꯕꯅ ꯂꯩꯔꯤ ꯃꯈꯩ ꯁꯣꯏꯕ ꯌꯥꯗꯅ ꯁꯥꯟꯅꯔꯒꯗꯕ ꯄꯣꯠꯁꯛ ꯑꯃꯅꯤ ꯃꯤꯑꯣꯏꯕꯗꯒꯤ ꯀꯥꯟꯅꯕ ꯄꯤꯕ ꯉꯝꯕ ꯄꯣꯠ ꯍꯥꯏꯔꯒꯗꯤ ꯏꯁꯄꯣꯔꯠ ꯍꯥꯏꯕ ꯑꯁꯤꯁꯨ ꯑꯃꯅꯤ ꯏꯁꯄꯣꯔꯠꯅ ꯃꯤꯑꯣꯏꯕ ꯈꯨꯗꯤꯡꯃꯛꯄꯨ ꯍꯛꯆꯥꯡ ꯐꯅ ꯂꯩꯅꯅꯕꯒꯤ ꯃꯔꯝꯗ ꯂꯣꯏꯅ ꯏꯁꯄꯣꯔꯠꯇ ꯄꯤꯔꯤ ꯑꯗꯨꯒ ꯏꯁꯄꯣꯔꯠꯅ ꯄꯤꯔꯤꯕ ꯃꯈꯩꯁꯦ ꯍꯥꯏꯔꯒꯗꯤ ꯅꯨꯡꯁꯤꯅꯕ ꯐ꯭ꯔꯦꯟ ꯑꯣꯏꯍꯟꯕ ꯈꯪꯗꯕꯕꯨ ꯈꯪꯍꯟꯕ ꯃꯤꯕꯨ ꯃꯤꯒꯤ ꯋꯥꯈꯟꯕꯨ ꯆꯝꯍꯟꯕ ꯉꯝꯕ ꯏꯁꯄꯣꯔꯠꯅ ꯂꯣꯏꯅ ꯀꯣꯟꯁꯤꯜꯂꯒ ꯊꯝꯂꯤ ꯑꯗꯨꯒ ꯏꯁꯄꯣꯔꯠꯅ ꯏꯁꯄꯣꯔꯠꯀꯤ ꯋꯥꯈꯜꯂꯣꯟ ꯑꯁꯤ ꯃꯤꯑꯣꯏꯕꯒꯤ ꯋꯥꯈꯜꯕꯨ ꯌꯥꯝꯅ ꯇꯉꯥꯏ ꯐꯗꯅ ꯆꯦꯟꯗ꯭ꯔꯕ ꯌꯥꯗ꯭ꯔꯕ ꯑꯃ ꯑꯣꯏꯔꯛꯂꯤ ꯃꯔꯝꯗꯤ ꯏꯁꯄꯣꯔꯠꯅ ꯄꯨꯁꯤꯜꯂꯛꯂꯤꯕ ꯃꯈꯩꯁꯦ ꯏꯁꯄꯣꯔꯠꯅ ꯅꯤꯁꯥꯗꯒꯤ ꯊꯩꯗꯣꯛꯍꯟꯕ ꯉꯝꯏ ꯑꯩꯅ ꯏꯁꯄꯣꯔꯠ ꯑꯃ ꯌꯥꯎꯔꯛꯄ ꯃꯇꯝꯗ ꯏꯁꯄꯣꯔꯠꯅ ꯄꯤꯔꯤꯕꯁꯤ ꯑꯃꯒ ꯑꯃꯅ ꯑꯃꯕꯨ ꯅꯨꯡꯁꯤꯅꯍꯜꯂꯤ ꯌꯦꯡꯊꯤꯅꯍꯟꯗꯦ ꯒꯦꯝ ꯑꯃ ꯂꯣꯏꯔꯒ ꯑꯩꯈꯣꯏꯅ ꯀꯣꯟꯁꯤꯟꯅꯔꯤꯕ ꯑꯗꯨꯒꯨꯝꯅ ꯑꯗꯨꯒꯤ ꯄꯤꯔꯤꯕ ꯑꯔꯊꯗꯤ ꯏꯁꯄꯣꯔꯠ ꯂꯣꯏꯔꯕ ꯃꯇꯨꯡꯗ ꯀꯣꯟꯅꯔꯤꯕꯗꯤ ꯋꯥꯈꯜ ꯑꯗꯨ ꯆꯝꯊꯣꯛꯎ ꯍꯥꯏꯔꯤꯕꯅꯤ ꯑꯩꯅ ꯏꯁꯄꯣꯔꯠ ꯑꯃ ꯁꯥꯟꯅꯔꯤ ꯀꯥꯟꯗ ꯑꯩꯗꯤ ꯅꯤꯁꯥ ꯈꯔ ꯆꯥꯖꯩ ꯅꯤꯁꯥ ꯆꯥꯕꯅ ꯃꯔꯝ ꯑꯣꯏꯔꯒ ꯆꯦꯟꯕ ꯆꯣꯡꯕ ꯇꯧꯕ ꯃꯇꯝꯗ ꯑꯩꯅ ꯊꯦꯡꯅꯔꯤꯕ ꯑꯋꯥꯕ ꯃꯌꯥꯝ ꯑꯗꯣ ꯈꯜꯂꯒ ꯈꯔ ꯈꯔ ꯑꯩꯅ ꯍꯧꯖꯤꯛ ꯊꯥꯗꯣꯛꯄ ꯑꯗꯨ ꯉꯝꯂꯤꯕꯅꯤ ꯁꯥꯟꯅꯕ ꯃꯤꯅ ꯅꯤꯁꯥ ꯑꯗꯨ ꯆꯥꯔꯒꯗꯤ ꯆꯦꯟꯕꯗ ꯆꯣꯡꯕꯗ ꯌꯥꯝꯅ ꯑꯋꯥ ꯆꯩꯊꯦꯡ ꯄꯤꯔꯛꯏ ꯃꯤꯕꯨ ꯗꯤꯐꯤꯠ ꯇꯧꯕ ꯉꯝꯗꯦ ꯑꯗꯨꯅ ꯃꯔꯝ ꯑꯣꯏꯔꯒ ꯍꯧꯖꯤꯛꯇꯤ ꯑꯩ ꯅꯤꯁꯥ ꯈꯔ ꯈꯔ ꯊꯥꯗꯣꯛꯄꯒꯤ ꯍꯩꯅꯕꯤ ꯑꯗꯨ ꯑꯣꯏꯔꯛꯂꯤ ꯅꯤꯁꯥꯅ ꯄꯤꯕ ꯀꯥꯟꯅꯕ ꯄꯤꯕ ꯑꯁꯤ ꯑꯁꯨꯛꯀꯤ ꯃꯇꯤꯛ ꯄꯤꯈ꯭ꯔꯦ

ꯊꯦꯡꯅꯍꯜꯂꯤ ꯄꯣꯠꯅ ꯃꯔꯝ ꯑꯣꯏꯔꯒ ꯃꯌꯥꯝ ꯑꯃ ꯀꯥꯟꯅꯕ ꯑꯃ ꯄꯨꯁꯤꯜꯂꯛꯏ ꯏꯁꯄꯣꯔꯠ ꯍꯥꯏꯕꯁꯤꯗꯤ ꯊꯥꯗꯣꯛꯄ ꯌꯥꯗ꯭ꯔꯕ ꯃꯤꯑꯣꯏꯕ ꯑꯩꯈꯣꯏꯒꯤ ꯏꯔꯝꯆꯠ ꯑꯣꯏꯒꯗꯕꯅꯤ ꯏꯁꯄꯣꯔꯠꯅ ꯑꯩꯈꯣꯏꯕꯨ ꯄꯤꯔꯤꯕꯁꯤ ꯑꯁꯨꯛꯀꯤ ꯃꯇꯤꯛ ꯀꯥꯟꯅꯕ ꯄꯤꯈ꯭ꯔꯦ ꯗꯤꯁꯤꯄ꯭ꯂꯤꯟ ꯄꯤꯔꯤ ꯃꯤꯒ ꯃꯥꯏꯒ ꯈꯪꯅꯍꯜꯂꯤ ꯑꯃꯒ ꯑꯃꯒ ꯅꯨꯡꯁꯤꯅꯕ ꯍꯦꯟꯒꯠꯍꯜꯂꯤ ꯁꯤꯒꯨꯝꯕ ꯑꯁꯤ ꯏꯁꯄꯣꯔꯠꯅ ꯑꯁꯨꯛꯀꯤ ꯃꯇꯤꯛ ꯃꯇꯦꯡ ꯄꯥꯡꯕ ꯑꯣꯏꯔꯤ ꯏꯁꯄꯣꯔꯠ ꯍꯥꯏꯕꯁꯦ ꯃꯤꯑꯣꯏꯕ ꯑꯩꯈꯣꯏꯅ ꯊꯥꯗꯣꯛꯄ ꯌꯥꯗ꯭ꯔꯕ ꯃꯤꯑꯣꯏꯕ ꯍꯥꯏꯕ ꯖꯥꯠꯁꯤꯅ ꯂꯩꯔꯤ ꯃꯈꯩ ꯏꯁꯄꯣꯔꯠ ꯍꯥꯏꯕꯁꯤꯗꯤ ꯊꯥꯗꯣꯛꯄ ꯁꯨꯛꯌꯥ ꯌꯥꯔꯔꯣꯏꯗꯕ ꯊꯕꯛ ꯁꯥꯟꯅꯕ ꯑꯃ ꯑꯣꯏꯔꯛꯂꯤ ꯑꯣꯏꯔꯒꯗꯕꯅꯤ ꯄ꯭ꯔꯤꯊꯤꯕꯤꯗ ꯏꯁꯄꯣꯔꯠ ꯍꯥꯏꯕ ꯑꯁꯤ ꯂꯩꯔꯝꯗ꯭ꯔꯒꯗꯤ ꯄ꯭ꯔꯤꯊꯤꯕꯤ ꯑꯃꯒ ꯑꯃꯒꯁꯨ ꯈꯪꯅꯗꯕ ꯑꯣꯏꯕ ꯌꯥꯏ ꯃꯔꯝ ꯑꯁꯤꯅ ꯏꯁꯄꯣꯔꯠ ꯑꯁꯤꯕꯨ ꯌꯣꯛꯈꯠꯄ ꯑꯃꯗꯤ ꯃꯇꯦꯡ ꯄꯤꯕ ꯈ꯭ꯋꯥꯏꯗꯒꯤ ꯇꯉꯥꯏ ꯐꯗꯦ ꯁꯤꯒꯨꯝꯕ ꯏꯁꯄꯣꯔꯠ ꯑꯁꯤꯕꯨ ꯁꯥꯟꯅꯗꯕ ꯃꯤ ꯄ꯭ꯔꯤꯊꯤꯕꯤꯁꯤꯗ ꯂꯩꯔꯝꯂꯣꯏ ꯍꯥꯏꯅꯤꯡꯉꯤ ꯄ꯭ꯔꯤꯊꯤꯕꯤ ꯑꯁꯤꯗ ꯂꯩꯔꯤꯕ ꯃꯈꯩꯅ ꯏꯁꯄꯣꯔꯠꯄꯨ ꯄꯥꯝꯗꯕ ꯀꯅꯥꯁꯨ ꯂꯩꯇꯦ ꯑꯗꯨꯕꯨ ꯇꯧꯕꯇꯕꯨ ꯃꯈꯜ ꯃꯈꯜꯒꯤ ꯏꯁꯄꯣꯔꯠ ꯐꯨꯠꯕꯣꯜꯕꯨ ꯄꯥꯝꯖꯕ ꯃꯌꯥꯝ ꯑꯃ ꯂꯩ ꯍꯣꯛꯀꯤꯕꯨ ꯄꯥꯝꯖꯕ ꯃꯌꯥꯝ ꯑꯃ ꯂꯩ ꯑꯗꯨꯕꯨ ꯏꯁꯄꯣꯔꯠ ꯍꯥꯏꯔꯕꯗꯤ ꯗꯤꯁꯤꯄ꯭ꯂꯤꯟ ꯍꯥꯏꯕꯁꯤ ꯀꯝꯄꯜꯁꯔꯤ ꯑꯣꯏꯔꯕꯅꯤ ꯗꯤꯁꯤꯄ꯭ꯂꯤꯟ ꯌꯥꯎꯗꯅ ꯏꯁꯄꯣꯔꯠ ꯑꯃꯕꯨ ꯃꯥꯏ ꯄꯥꯛꯀꯦ ꯍꯥꯏꯕꯗꯤ ꯀꯩꯗꯧꯅꯨꯡꯗꯁꯨ ꯑꯣꯏꯔꯣꯏ ꯑꯗꯨꯅ ꯏꯁꯄꯣꯔꯠ ꯍꯥꯏꯕꯁꯤꯗꯤ ꯌꯥꯎꯗꯕ ꯁꯨꯛꯌꯥ ꯌꯥꯗꯕ ꯑꯩꯈꯣꯏꯒꯤ ꯈꯨꯟꯅꯥꯏ ꯑꯁꯤꯅꯤ